ꯊꯧꯕꯥꯜ ꯗꯤꯁꯇ꯭ꯔꯤꯛꯀꯤ ꯃꯐꯝꯗ ꯄꯣꯊꯣꯛꯁꯤꯡ ꯌꯥꯝꯅ ꯐꯩ ꯃꯗꯨꯗꯤ ꯀꯥꯂꯦꯟꯊꯥꯒꯤ ꯃꯇꯝꯗꯅ ꯐꯧ ꯑꯃꯗꯤ ꯆꯦꯡ ꯍꯋꯥꯏ ꯀꯩꯀꯥ ꯂꯣꯛꯏ ꯅꯤꯡꯊꯝꯊꯥꯒꯤ ꯃꯇꯝꯗꯅ ꯃꯇꯝꯒꯤ ꯍꯪꯒꯥꯝ

ꯍꯪꯒꯥꯝ ꯑꯥꯂꯨ ꯃꯣꯔꯣꯛ ꯇꯤꯜꯍꯧ ꯀꯣꯕꯤ ꯑꯗꯨꯒꯨꯝꯕ ꯄꯣꯠꯁꯛ ꯃꯌꯥꯝ ꯑꯃ ꯊꯥꯏ ꯃꯗꯨꯅ ꯊꯧꯕꯥꯜ ꯗꯤꯁꯇ꯭ꯔꯤꯛꯀꯤ ꯑꯣꯏꯅꯗꯤ ꯆꯥꯕ ꯁꯦꯠꯄ ꯋꯥꯠꯇꯦ ꯂꯥꯏꯖꯔꯁꯨ ꯃꯇꯝ ꯃꯇꯝꯒꯤ ꯄꯣꯊꯣꯛꯁꯤꯡ ꯄꯨꯊꯣꯛꯄꯅ ꯑꯗꯨꯛꯀꯤ ꯃꯇꯤꯛ ꯌꯥꯝꯅ ꯐꯩ ꯑꯔꯦꯝꯕꯗ ꯃꯇꯝ ꯃꯥꯡꯍꯟꯗꯦ ꯑꯗꯨꯗꯩ ꯂꯧꯃꯤ ꯃꯈꯩꯁꯨ ꯃꯁꯥ ꯃꯁꯥꯒꯤ ꯁꯤꯟꯐꯝꯒ ꯂꯣꯏꯅꯅ ꯃꯇꯝ ꯃꯇꯝꯒꯤ ꯑꯣꯏꯕ ꯊꯕꯛ ꯊꯧꯔꯝ ꯇꯧꯏ ꯑꯗꯨꯒ ꯁꯔꯀꯥꯔꯅꯁꯨ ꯃꯇꯦꯡ ꯄꯥꯡꯁꯤꯜꯂꯛꯏ ꯂꯧꯎ ꯁꯤꯡꯎꯕꯒꯤ ꯃꯇꯥꯡꯗ ꯑꯗꯨ ꯆꯥꯎꯈꯠꯅꯕꯒꯤꯗꯃꯛꯇ ꯃꯗꯨꯅ ꯑꯩꯈꯣꯏꯒꯤ ꯊꯧꯕꯥꯜ ꯗꯤꯁꯇ꯭ꯔꯤꯛꯀꯤ ꯑꯣꯏꯅ ꯄꯣꯊꯣꯛ ꯂꯩꯕ ꯑꯐꯕ ꯃꯍꯩ ꯃꯔꯣꯡ ꯂꯣꯛꯄ ꯍꯥꯏꯕꯗꯨ ꯑꯣꯏ